ꯑꯩꯅ ꯈ꯭ꯋꯥꯏꯗꯒꯤ ꯄꯥꯝꯖꯕ ꯃꯅꯤꯄꯨꯔꯒꯤ ꯑꯏꯕꯗꯤ ꯗꯥꯛꯇꯔ ꯀꯃꯜꯅꯤ ꯃꯍꯥꯛꯅ ꯏꯕ ꯂꯥꯏꯔꯤꯛꯁꯤꯡ ꯑꯗꯒꯤ ꯁꯩꯔꯦꯡ ꯑꯣꯏꯔꯣ ꯋꯥꯔꯦꯡ ꯑꯣꯏꯔꯣ ꯑꯗꯒꯤ ꯂꯤꯂꯥ ꯗ꯭ꯔꯃꯥꯗ ꯑꯣꯏꯔꯣ ꯌꯥꯝꯅ ꯄꯥꯕ ꯃꯇꯝꯗꯁꯨ ꯅꯨꯡꯉꯥꯏ ꯑꯗꯩ ꯗ꯭ꯔꯃꯥ ꯑꯣꯏꯅ ꯃꯥꯒꯤ ꯃꯥꯅ ꯏꯕꯁꯤꯡꯗꯣ ꯊꯣꯛꯂꯛꯄ ꯃꯇꯝꯗ ꯑꯇꯥꯕ ꯑꯩꯈꯣꯏꯗꯁꯨ ꯌꯥꯝꯅ ꯅꯨꯡꯉꯥꯏꯕ ꯑꯗꯒꯤ ꯏꯅꯤꯡꯕꯒꯤ ꯏꯍꯨꯜꯁꯨ ꯃꯌꯥꯝ ꯑꯃ ꯄꯤ ꯃꯥꯅ ꯏꯕ ꯁꯩꯔꯦꯡ ꯂꯥꯏꯔꯤꯛ ꯃꯌꯥꯝ ꯑꯃ ꯄꯥꯕꯅ ꯑꯗꯩ ꯇꯣꯞ ꯇꯣꯞꯄ ꯃꯒꯨꯟ ꯃꯌꯥꯝ ꯑꯃꯁꯨ ꯌꯥꯎꯏ ꯃꯥꯅ ꯏꯕ ꯈꯨꯠꯏꯗꯨꯗ ꯑꯗꯨꯅ ꯃꯥꯒꯤ ꯈꯨꯠꯏꯁꯤ ꯑꯩꯅ ꯌꯥꯝꯅ ꯄꯥꯝꯖꯩ